ꯍꯂꯣ ꯑꯣ ꯍꯣꯏ ꯍꯣꯏ ꯅꯨꯡꯉꯥꯏꯔꯤꯕ꯭ꯔꯣ ꯑꯦ ꯑꯅꯥ ꯑꯌꯦꯛ ꯂꯩꯇꯦꯀꯣ ꯍꯣꯏ ꯍꯣꯏ ꯍꯣꯏ ꯑꯗꯨ ꯑꯣꯏꯔꯗꯤ ꯅꯣꯡꯃ ꯀꯣꯏꯊꯣꯛꯂꯨꯁꯤꯅ ꯑꯥ ꯂꯣꯡꯄꯤꯗ ꯃꯤꯁꯦ ꯌꯥꯝꯕꯁꯨ ꯅꯨꯡꯉꯥꯏꯇꯕꯅꯦ ꯑꯗꯨꯝ ꯃꯤ ꯃꯉꯥ ꯇꯔꯨꯛꯀꯨꯝꯕ ꯆꯠꯁꯤꯔꯥ ꯀꯔꯤ ꯈꯜꯂꯦ ꯑꯣ ꯆꯥꯛ ꯑꯦꯟꯁꯥꯡꯁꯦ ꯑꯗꯨꯝ ꯊꯣꯡꯂ ꯄꯨꯔꯁꯦ ꯇꯤꯐꯤꯟꯗ ꯄꯨꯔꯒ ꯍꯣꯔꯦꯟꯗꯣ ꯑꯗꯨꯝ ꯑꯗꯨꯗ ꯅꯨꯡꯉꯥꯏꯅ ꯐꯝꯃꯒ ꯎꯝ ꯑꯗꯨꯝ ꯏꯟꯖꯣꯏ ꯇꯧꯕ ꯆꯠꯁꯦ ꯍꯥꯏꯕꯅꯤꯗ ꯅꯨꯡꯉꯥꯏꯊꯣꯛꯄ ꯎꯝ ꯐꯣꯇꯣꯒꯨꯝꯕ ꯈꯔ ꯀꯥꯞꯀꯅꯤ ꯑꯥ ꯑꯗꯨꯏꯅ ꯆꯥꯛ ꯏꯁꯤꯡꯁꯨ ꯂꯣꯏꯅ ꯄꯨꯔꯒ ꯑꯥꯗ ꯆꯥꯔꯒ ꯑꯗꯨꯝ ꯍꯜꯂꯛꯄ ꯀꯣ ꯎꯝ ꯎꯝ ꯑꯗꯨ ꯑꯣ ꯑꯗꯨꯅ ꯐꯅꯤ ꯍꯣꯏ ꯑꯣꯛꯇꯣꯕꯔ ꯐꯥꯔꯁ ꯋꯤꯛꯀꯨꯝꯕꯗꯀꯣ ꯑꯗꯨꯕꯨ ꯇꯥꯡꯗꯤ ꯀꯛꯈꯤꯔꯣꯏꯁꯦ ꯍꯥꯏꯕꯗꯤ ꯇꯝꯕ ꯉꯝꯗꯕꯅꯤꯅ ꯍꯣꯔꯦꯟ ꯑꯣꯛꯇꯣꯕꯔ ꯅꯛꯂꯛꯄꯀꯥꯟꯗ ꯑꯗꯨꯝ ꯐꯥꯎꯅꯔꯁꯦ ꯑꯗꯨꯗꯤ ꯀꯣ ꯑꯗꯨꯗꯤ ꯊꯝꯂꯒꯦ ꯑꯥ ꯐꯣꯟꯗ ꯑꯗꯨꯝ ꯐꯥꯎꯅꯔꯁꯦ ꯍꯣꯏ ꯍꯣꯏ ꯐꯔꯦ ꯐꯔꯦ